ꯑꯩꯍꯥꯛ ꯑꯦꯁꯇ꯭ꯔꯣꯅꯣꯃꯤ ꯑꯣꯏꯕꯁꯦ ꯌꯥꯝꯅ ꯄꯥꯝꯃꯤ ꯑꯩꯅ ꯑꯉꯥꯡ ꯑꯣꯏꯔꯤꯉꯩꯗꯁꯨ ꯌꯥꯝꯅ ꯄꯥꯝꯂꯛꯄ ꯁꯤꯟꯐꯝꯅꯤ ꯃꯔꯝꯗꯤ ꯑꯩꯈꯣꯏꯒꯤ ꯑꯥꯔꯠ ꯑꯩꯈꯣꯏꯒꯤ ꯄ꯭ꯂꯥꯅꯦꯠ ꯑꯥ꯭ꯔꯠ ꯑꯁꯤꯇ ꯅꯠꯇꯕ ꯑꯇꯣꯞꯄ ꯄ꯭ꯂꯥꯅꯦꯠꯇ ꯑꯩꯈꯣꯏꯒꯤ ꯈꯨꯟꯗꯥ ꯂꯩꯇꯥꯕ ꯌꯥꯒꯗ꯭ꯔꯥ ꯌꯥꯔꯣꯏꯗ꯭ꯔꯥ ꯑꯩꯈꯣꯏꯒꯤ ꯑꯣꯛꯁꯤꯖꯦꯟ ꯐꯪꯕ꯭ꯔꯥ ꯐꯪꯗꯕ꯭ꯔꯥ

ꯑꯩꯈꯣꯏꯒꯤ ꯅꯥꯁꯥ ꯑꯩꯈꯣꯏꯒꯤ ꯏꯟꯗꯤꯌꯥꯗ ꯍꯥꯏꯔꯒꯅ ꯏꯁ꯭ꯔꯣꯒꯨꯝꯕꯗ ꯂꯩꯔꯒ ꯑꯩꯅ ꯁꯤꯒꯨꯝꯕ ꯃꯌꯥꯝ ꯑꯁꯤ ꯊꯤꯖꯤꯟꯕ ꯄꯥꯝꯃꯤ ꯃꯔꯝ ꯑꯗꯨꯅ ꯑꯩꯅ ꯑꯦꯁꯇ꯭ꯔꯣꯅꯣꯃꯤ ꯑꯁꯤ ꯌꯥꯝꯅ ꯄꯥꯝꯖꯕ ꯁꯤꯟꯐꯝꯅꯤ